ꯑꯧ ꯃꯥꯟꯅꯦ ꯀꯅꯥꯅꯣ ꯇꯧꯕꯤꯔꯛꯏꯁꯤꯕꯨ ꯑꯣ ꯀꯔꯤ ꯇꯥꯛꯄꯤꯒꯗꯕ ꯑꯍꯟꯒꯤ ꯑꯣꯏꯗꯣꯏꯔ ꯑꯉꯥꯡꯒꯤ ꯑꯣꯏꯗꯣꯏꯔ

ꯍꯣꯏ ꯐꯤꯔꯣꯟꯒꯤꯕꯨꯗꯤ ꯑꯇꯥꯡꯕꯁꯨ ꯂꯩ ꯑꯍꯣꯡꯕꯁꯨ ꯂꯩ ꯑꯗꯣ ꯐꯤ ꯏꯟꯅꯕ ꯐꯤꯗ ꯄꯥꯝꯃꯤꯔ ꯂꯤꯠꯅꯕ ꯐꯨꯔꯤꯠꯀꯨꯝꯕꯗ ꯄꯥꯝꯂꯤꯔ ꯑꯗꯨ ꯃꯃꯜꯒꯤꯕꯨꯗꯤ ꯑꯗꯨꯝ ꯑꯣ ꯌꯥꯝ ꯇꯥꯡꯕꯗ ꯂꯤꯁꯤꯡ ꯑꯃꯒ ꯆꯃꯉꯥꯗꯩꯅ ꯑꯅꯤꯐꯥꯎꯒꯤ ꯃꯅꯨꯡꯗꯗꯤ ꯈꯔ ꯍꯦꯟꯅ ꯇꯥꯡꯕꯗ ꯂꯩꯔꯦ ꯑꯗꯨꯒ ꯈꯔ ꯍꯣꯡꯕ ꯍꯥꯏꯔꯗꯤ ꯆꯃꯉꯥ ꯆꯥꯇꯔꯨꯛ ꯑꯗꯨꯒꯨꯝꯕꯒꯤꯗ ꯂꯩꯒꯅꯤ ꯑꯗꯨꯒ ꯐꯤꯔꯣꯟ ꯑꯉꯥꯡꯒꯤ ꯐꯤꯔꯣꯟꯗꯁꯨ ꯑꯗꯨꯝ ꯍꯣꯡꯕ ꯇꯥꯡꯕ ꯂꯣꯏ ꯂꯩ ꯌꯥꯔꯒꯗꯤ ꯑꯗꯨꯝ ꯂꯥꯛꯄꯤꯔꯣ ꯑꯗꯨꯒ ꯐꯤꯗꯨ ꯌꯦꯡꯉꯒ ꯑꯩꯅ ꯑꯗꯨꯝ ꯌꯦꯡꯅ ꯑꯗꯨꯝ ꯁꯥꯖꯒꯦ ꯑꯧ ꯐꯪꯅꯤ ꯐꯪꯅꯤ ꯅꯨꯄꯥ ꯃꯆꯥꯒꯤꯁꯨ ꯅꯨꯄꯤ ꯃꯆꯥꯒꯤꯁꯨ ꯑꯗꯒꯤ ꯐꯤꯔꯣꯟ ꯈꯛꯇ ꯅꯠꯇꯅ ꯍꯣꯡꯎꯞ ꯃꯣꯖꯥꯕꯨ ꯑꯣꯏꯔꯁꯨ ꯍꯦꯛ ꯅꯤꯡꯊꯝ ꯊꯥꯒꯤ ꯍꯦꯛ ꯁꯤꯖꯤꯟꯅꯕ ꯌꯥꯕ ꯐꯤ ꯃꯈꯩꯒꯤ ꯆꯥꯡꯗꯤ ꯂꯣꯏꯅ ꯐꯪꯒꯅꯤ ꯑꯗꯨ ꯂꯥꯛꯑꯒ ꯑꯗꯨꯝ ꯈꯟꯕꯤꯕ ꯌꯥꯒꯅꯤ ꯀꯔꯝ ꯀꯔꯝꯕ ꯄꯥꯝꯃꯤꯒꯦ ꯍꯥꯏꯗꯣ ꯃꯆꯨ ꯃꯃꯦꯟꯒꯤꯁꯨ ꯂꯣꯏꯅ ꯑꯗꯨꯝ ꯐꯪꯒꯅꯤ ꯑꯈꯟꯅꯅ ꯊꯝꯖꯗꯦ ꯃꯆꯨ ꯃꯈꯜ ꯃꯈꯜ ꯂꯣꯏꯅ ꯂꯩ ꯗꯤꯖꯥꯏꯟꯁꯨ ꯃꯈꯜ ꯃꯈꯜ ꯑꯗꯨꯅ ꯑꯄꯥꯝꯕ ꯃꯑꯣꯡꯒꯤ ꯗ꯭ꯔꯦꯁ ꯍꯣꯏ ꯗꯨꯀꯥꯟ ꯑꯗꯨꯝ ꯆꯥꯎꯅ ꯍꯣꯜꯁꯦꯜꯗ ꯂꯩꯕꯅꯤꯅ ꯑꯗꯨꯝ ꯑꯄꯥꯝꯕ ꯈꯜꯂꯒ ꯑꯗꯨꯝ ꯂꯧꯕꯤꯕ ꯌꯥꯒꯅꯤ ꯌꯥꯅꯤ ꯌꯥꯅꯤ ꯑꯗꯨꯃꯥꯏꯅ ꯇꯧꯔꯒꯁꯨ ꯑꯩꯈꯣꯏ ꯑꯍꯟꯒꯤ ꯑꯣꯏꯔꯒꯁꯨ ꯑꯗꯒꯤ ꯑꯉꯥꯡꯒꯤ ꯑꯣꯏꯔꯒꯁꯨ ꯂꯣꯏꯅ ꯂꯩꯁꯥꯕꯤ ꯄꯥꯈꯪꯒꯤ ꯇꯧꯔꯒ ꯑꯩ ꯃꯑꯣꯡꯗꯨ ꯈꯔ ꯊꯥꯖꯔꯛꯀꯦ ꯑꯗꯨꯒ ꯑꯗꯨꯗꯒꯤ ꯑꯄꯥꯝꯕ ꯃꯃꯜꯁꯨ ꯀꯩꯁꯨ ꯂꯣꯏꯅ ꯊꯥꯔꯒ ꯑꯗꯨꯝ ꯊꯥꯖꯔꯛꯀꯦ ꯑꯗꯨꯒ ꯑꯄꯥꯝꯕꯗꯨ ꯌꯦꯡꯉꯒ ꯑꯗꯨꯝ ꯈꯟꯕꯤꯔꯛꯑꯣ ꯑꯗꯨꯒ ꯑꯩꯈꯣꯏ ꯗꯤꯂꯤꯕꯔ ꯇꯧꯕꯒꯤꯁꯨ ꯑꯗꯨꯝ ꯈꯨꯗꯣꯡ ꯆꯥꯕ ꯂꯩꯖꯩ ꯍꯥꯏꯔꯤꯕ ꯑꯗꯨꯗ ꯁꯨꯝ ꯇꯧꯔꯒ ꯊꯤꯜꯍꯟꯖꯔꯛꯄꯁꯨ ꯌꯥꯒꯅꯤ ꯍꯣꯏ ꯇꯥꯏꯃꯤꯡꯕꯨꯗꯤ ꯑꯌꯨꯛꯀꯤ ꯄꯨꯡ ꯇꯔꯨꯛ ꯇꯔꯦꯠ ꯁꯋ꯭ꯏꯗꯩ ꯍꯥꯡꯉꯒ ꯅꯨꯡꯗꯥꯡꯒꯤ ꯄꯨꯡ ꯇꯔꯦꯠ ꯃꯈꯥꯏ ꯅꯤꯄꯥꯜ ꯑꯁꯥꯏ ꯐꯥꯎꯕꯒꯤꯗꯤ ꯑꯗꯨꯝ ꯌꯨꯝꯒ ꯑꯗꯨꯝ ꯄꯨꯟꯅ ꯄꯨꯟꯕꯅꯤꯅ ꯑꯗꯨꯝ ꯑꯗ꯭ꯋꯥꯏ ꯐꯥꯎꯕꯗꯤ ꯂꯩꯌꯦ ꯑꯗꯨꯒ ꯑꯗꯨꯝ ꯊꯦꯡꯉ ꯀꯥꯟꯗ ꯂꯑꯒꯁꯨ ꯀꯧꯊꯣꯛꯑꯒꯗꯤ ꯑꯗꯨꯝ ꯍꯥꯡꯉꯒ ꯑꯗꯨꯝ ꯑꯄꯥꯝꯕ ꯄꯣꯠ ꯈꯟꯕꯕꯨꯗꯤ ꯑꯗꯨꯝ ꯌꯥꯏ ꯍꯣꯏ ꯃꯥꯒꯤ ꯆꯥꯔꯖꯄꯨꯗꯤ ꯈꯤꯇꯪꯕꯨꯗꯤ ꯂꯩꯌꯦ ꯑꯗꯨ ꯌꯥꯝ ꯍꯦꯟꯅ ꯆꯥꯎꯕꯗꯤ ꯑꯣꯏꯗꯦ ꯂꯝꯗꯨꯒꯤꯁꯨ ꯂꯥꯞꯄ ꯅꯛꯄ ꯍꯥꯏꯕꯒꯤꯁꯨ ꯑꯃ ꯂꯩꯗꯅꯀꯣ ꯑꯗꯨꯒꯤꯁꯨ ꯈꯔ ꯀꯩꯅꯣ ꯇꯧꯔꯒ ꯑꯗꯨꯃꯥꯏꯅ ꯑꯗꯨꯝ ꯁꯥꯖꯩ ꯍꯥꯏꯕ ꯅꯨꯃꯤꯠ ꯂꯩꯖꯗꯦ ꯑꯗꯨꯝ ꯅꯨꯡꯇꯤꯒꯤ ꯑꯗꯨꯝ ꯍꯥꯡꯖꯩ ꯕꯟꯒꯨꯝꯕ ꯀꯔꯤꯒꯨꯝꯕ ꯖꯦꯅꯦꯔꯦꯟ ꯁ꯭ꯇꯔꯥꯏꯛꯀꯨꯝꯕ ꯂꯩꯔꯒꯅ ꯑꯗꯨꯝ ꯂꯣꯟꯕ ꯑꯗꯨ ꯅꯠꯇꯕꯩ ꯆꯥꯡꯗꯤ ꯑꯗꯨꯝ ꯅꯨꯡꯇꯤꯒꯤ ꯑꯗꯨꯝ ꯍꯥꯡꯏ

ꯍꯣꯏ ꯐꯪꯉꯤ ꯅꯣꯡꯃ ꯅꯤꯅꯤꯒꯤꯗꯤ ꯂꯩꯅꯔꯔꯣꯏ ꯑꯗꯨꯝ ꯑꯥ ꯍꯣꯏ ꯍꯣꯏ ꯑꯗꯣꯝꯒꯤ ꯑꯁꯪꯕ ꯅꯨꯃꯤꯠ ꯑꯃ ꯌꯦꯡꯉꯒ ꯑꯗꯨꯝ ꯀꯩꯅꯣ ꯇꯧꯕꯤꯔꯛꯂꯣ ꯑꯗꯨꯒ ꯑꯗꯨꯝ ꯂꯧꯕꯤꯕ ꯌꯥꯔꯅꯤ ꯍꯣꯏ ꯍꯣꯏ ꯌꯥꯅꯤ ꯌꯥꯅꯤ ꯂꯥꯛꯄꯤꯔꯣ ꯂꯥꯛꯄꯤꯔꯣ ꯑꯗꯨꯒ ꯍꯣꯏ ꯍꯣꯏ ꯊꯝꯖꯔꯦ